ꯅꯣꯏꯒꯤ ꯍꯤꯡꯒꯣꯜꯗ ꯑꯩꯅ ꯃꯅꯥ ꯃꯁꯤꯡ ꯍꯩ ꯔꯥ ꯅꯠꯇꯔꯒ ꯃꯍꯩ ꯃꯁꯤꯡ ꯊꯥꯅꯤꯡꯕꯁꯤꯡꯁꯦ ꯀꯣꯕꯤ ꯑꯥꯂꯨ ꯈꯥꯃꯦꯟ ꯍꯪꯒꯥꯝ ꯑꯁꯤꯒꯨꯝꯕ ꯃꯅꯥ ꯃꯁꯤꯡ ꯊꯥꯅꯤꯡꯏ ꯃꯔꯝꯗꯤ ꯑꯁꯤ ꯃꯅꯥ ꯃꯁꯤꯡꯁꯦ ꯑꯩꯅ ꯌꯥꯝꯅ ꯄꯥꯝꯃꯤ ꯑꯩ ꯈꯛꯇ ꯅꯠꯇꯅ ꯃꯤ ꯑꯌꯥꯝꯕꯅ ꯑꯗꯨꯝ ꯄꯥꯝꯃꯤ ꯍꯩ ꯊꯥꯅꯤꯡꯕꯁꯤꯡꯁꯦ ꯍꯩꯅꯧ ꯍꯩꯈꯥ ꯑꯁꯤꯒꯨꯝꯕ ꯊꯥꯅꯤꯡꯏ ꯍꯩꯁꯤꯡꯁꯦ ꯑꯩꯍꯥꯛꯒꯤ ꯍꯛꯆꯥꯡ ꯌꯥꯝꯅ ꯄꯥꯍꯝꯕꯅꯤ ꯑꯗꯨꯒꯤ ꯑꯩ ꯑꯗꯨꯝ ꯊꯥꯅꯤꯡꯏ ꯑꯣꯔꯒꯅꯤꯛ ꯑꯣꯏꯅ ꯑꯗꯨꯝ ꯏꯁꯥꯅ ꯁꯦꯟꯅꯔꯒ ꯑꯗꯨꯝ ꯆꯥꯕ ꯌꯥꯝ ꯀꯥꯅꯕꯅꯤ